ꯑꯩꯈꯣꯏꯒꯤ ꯃꯐꯝꯗ ꯃꯔꯨ ꯑꯣꯏꯅ ꯃꯃꯤꯡ ꯆꯠꯂꯕ ꯃꯐꯝ ꯑꯗꯨꯒꯤ ꯆꯥꯛꯆꯥ ꯌꯨꯊꯛ ꯈꯔꯒꯤ ꯃꯃꯤꯡꯗꯤ ꯏꯔꯣꯟꯕ ꯀꯥꯡꯉꯧ ꯎꯠꯇꯤ ꯀꯥꯡꯁꯣꯏ ꯉꯥ ꯑꯇꯣꯏꯕ ꯊꯣꯡꯕ ꯁꯤꯡꯖꯨ ꯃꯁꯤꯅ ꯆꯤꯡꯕꯅꯤ ꯑꯗꯨꯒ ꯑꯩꯈꯣꯏꯒꯤ ꯃꯃꯤꯡ ꯆꯠꯂꯕ ꯆꯥꯛꯆꯥ ꯌꯨꯊꯛ ꯐꯪꯕ ꯃꯐꯝ ꯈꯔꯒꯤ ꯃꯃꯤꯡꯗꯤ ꯂꯛꯁꯃꯤ ꯀꯤꯆꯟ ꯑꯅꯤꯁꯨꯕꯗ ꯏꯃꯥ ꯀꯩꯊꯦꯜꯒꯤ ꯆꯥꯛꯂꯨꯛ ꯑꯍꯨꯝ ꯁꯨꯕꯗ ꯇꯦꯁ ꯑꯣꯐ ꯏꯝꯐꯥꯜꯅꯆꯤꯡꯕꯅꯤ ꯃꯁꯤꯁꯤꯡ ꯖꯥꯒꯁꯤ ꯐꯪꯏ ꯑꯗꯨꯒ ꯑꯩꯈꯣꯏꯒꯤ ꯃꯅꯤꯄꯨꯔꯒꯤ ꯑꯣꯏꯅ ꯆꯥꯛꯆꯥ ꯌꯨꯊꯛꯁꯤꯡ ꯑꯁꯤ ꯑꯐꯥꯎꯕ ꯄ꯭ꯔꯤꯊꯤꯕꯤꯒꯤ ꯃꯐꯝ ꯈꯨꯗꯤꯡꯃꯛꯇ ꯁꯛꯈꯪꯅꯕꯗꯁꯨ ꯑꯩꯈꯣꯏꯒꯤ ꯆꯥꯛꯆꯥ ꯌꯨꯊꯛ ꯑꯁꯤꯅ ꯃꯃꯤꯡ ꯑꯣꯏꯖꯩ ꯃꯁꯤꯒꯤ ꯆꯥꯛꯆꯥ ꯌꯨꯊꯛꯁꯤꯡ ꯑꯁꯤ ꯃꯅꯤꯄꯨꯔꯒꯤ ꯃꯤꯑꯣꯏꯁꯤꯡꯅ ꯌꯥꯝꯅ ꯈꯣꯏꯗꯥꯅ ꯑꯃꯁꯨꯡ ꯌꯥꯝꯅ ꯍꯩꯅ ꯁꯦꯝ ꯁꯥꯗꯨꯅ ꯆꯥꯅꯩ